ꯍꯜꯂꯣ ꯍꯜꯂꯣ ꯃꯥꯟꯅꯤ ꯃꯥꯟꯅꯤ

ꯑꯥ ꯑꯩꯈꯣꯏ ꯋꯥꯡꯖꯤꯡꯁꯦ ꯋꯥꯡꯖꯤꯡ ꯕꯖꯥꯔꯅꯤ ꯍꯣꯏ ꯍꯣꯏ ꯎꯝ ꯍꯥꯏꯗꯤ ꯑꯥ ꯕꯣꯏꯂꯔ ꯑꯣꯏꯔꯗꯤ ꯀꯦ ꯖꯤꯗ ꯆꯍꯨꯝ ꯑꯥ ꯆꯍꯨꯝ ꯑꯗꯨꯃꯥꯏꯅ ꯂꯩꯌꯦ ꯍꯧꯖꯤꯛꯀꯤ ꯗ꯭ꯔꯦꯁ ꯍꯥꯏꯕꯤꯔꯤꯗꯨꯅꯤ ꯆꯍꯨꯝ ꯍꯥꯏꯁꯦ ꯑꯗꯨꯒ ꯂꯥꯏꯐꯅ ꯑꯩꯈꯣꯏꯅ ꯑꯍꯤꯡꯕ ꯑꯣꯏꯅ ꯊꯥꯕꯗꯅ ꯋꯥꯟ ꯁꯕꯦꯟꯇꯤ ꯑꯗꯨꯃꯥꯏꯅ ꯊꯥꯖꯕ ꯅꯠꯇꯦ ꯁꯣꯔꯤ ꯑꯥ